ꯅꯍꯥꯟꯋꯥꯏꯒꯤ ꯃꯇꯝꯗꯗꯤ ꯗꯤꯖꯤꯇꯦꯜ ꯑꯥꯔꯠ ꯊꯣꯛꯂꯛꯇ꯭ꯔꯤꯉꯩꯒꯤ ꯃꯃꯥꯡꯗꯗꯤ ꯑꯩꯈꯣꯏꯅ ꯈꯨꯠꯅ ꯌꯦꯇꯨꯝꯅ ꯂꯦꯡꯗꯨꯅ ꯂꯣꯟꯕꯒꯤ ꯊꯧꯔꯝ ꯆꯠꯊꯔꯝꯃꯤ ꯑꯗꯨꯕꯨ ꯍꯧꯖꯤꯛꯅ ꯈꯨꯠꯇ ꯌꯦꯇꯨꯝꯅꯒ ꯊꯤꯟꯕ ꯈꯣꯠꯄ ꯑꯅꯥꯕ ꯑꯋꯥꯕ ꯀꯌꯥ ꯇꯧꯔꯝꯃꯤ ꯃꯇꯝꯗꯨꯗꯅ

ꯂꯣꯟꯕ ꯉꯝꯃꯦ ꯍꯧꯖꯤꯛꯀꯤ ꯃꯇꯝꯗꯤ ꯆꯥꯎꯈꯠꯂꯛꯄꯒꯤ ꯃꯇꯨꯡꯏꯟꯅ ꯑꯄꯥꯝꯕ ꯃꯌꯦꯛ ꯑꯄꯥꯝꯕ ꯂꯩ ꯑꯄꯥꯝꯕ ꯐꯅꯦꯛ ꯃꯄꯥꯟꯗ ꯑꯣꯏꯔꯁꯨ ꯐꯖ ꯐꯖꯅ ꯂꯣꯟꯕ ꯉꯝꯃꯦ ꯃꯤ ꯄꯨꯝꯅꯃꯛꯅꯁꯨ ꯌꯥꯝꯅ ꯄꯥꯝꯅꯕ ꯑꯃ ꯑꯣꯏ